ꯁꯤ ꯈꯣꯡꯖꯣꯝ ꯍꯂꯣ ꯁꯤ ꯈꯣꯡꯖꯣꯝ ꯋꯥꯔ ꯃꯦꯃꯣꯔꯤꯌꯦꯜ ꯀꯝꯄ꯭ꯂꯦꯛꯁꯀꯤ ꯇꯤꯛꯀꯦꯠ ꯀꯛꯐꯝꯗꯨ ꯅꯠꯇ꯭ꯔꯣ ꯑꯗꯨ ꯑꯉꯥꯡꯒꯤꯅ ꯇꯤꯛꯀꯦꯠꯁꯤ ꯀꯌꯥ ꯃꯃꯜ ꯑꯣꯏꯕꯅꯣ ꯎꯝ ꯑꯗꯨ ꯇꯨ ꯍ꯭ꯋꯤꯂꯔꯒꯤꯅ ꯀꯌꯥ ꯑꯣꯏꯕ ꯇꯨ ꯍ꯭ꯋꯤꯂꯔ ꯍꯥꯏꯗꯤ ꯒꯥꯔꯤꯒꯤ ꯚꯤꯍꯤꯀꯜꯁ ꯑꯣ ꯌꯥꯔꯦ ꯌꯥꯔꯦ ꯑꯗꯨ ꯑꯣꯏꯔꯗꯤ